ꯍꯂꯣ ꯑꯩꯅ ꯉꯁꯥꯏ ꯒꯥꯔꯤꯒꯤ ꯑꯣꯔꯗꯔ ꯇꯧꯈꯤꯕ ꯇꯥꯃꯣꯗꯨ ꯅꯠꯇ꯭ꯔꯣ ꯄꯥꯏꯕꯤꯔꯛꯏꯁꯤꯕꯣ ꯑꯩ ꯆꯠꯀꯗꯧꯕ ꯊꯕꯛꯁꯤꯗꯤ ꯃꯤꯅꯠ ꯃꯉꯥ ꯈꯛꯇꯪ ꯉꯥꯏꯔꯦ ꯑꯗꯨꯕꯨ ꯇꯥꯃꯣꯗꯤ ꯀꯩꯅꯣ ꯍꯧꯖꯤꯛꯇꯗ ꯂꯥꯛꯁꯨ ꯂꯥꯛꯇ꯭ꯔꯦ ꯑꯗꯨꯗꯩ ꯐꯪꯉꯔꯣꯏꯁꯨ ꯍꯥꯏꯗꯣꯔꯛꯏꯁꯦ ꯀꯃꯥꯏꯅ ꯇꯧꯔꯤꯅꯣ ꯑꯩ ꯊꯕꯛꯁꯤꯁꯨ ꯂꯣꯏꯅ ꯁꯣꯏꯔꯅꯤ ꯑꯗꯨ ꯑꯩꯗꯤ ꯁꯣꯏꯕꯁꯨ ꯌꯥꯗꯦ ꯑꯩꯗꯤ ꯆꯠꯇꯕ ꯌꯥꯗꯕ ꯊꯕꯛꯅꯤꯅ ꯇꯥꯃꯣ ꯍꯥꯏꯕꯗꯤ ꯃꯇꯨꯡꯗ ꯑꯃꯨꯛ ꯑꯁꯨꯃꯥꯏꯅ ꯍꯥꯏꯕꯗꯤ ꯇꯧꯕꯤꯒꯅꯨꯀꯣ ꯅꯨꯡꯉꯥꯏꯇꯦꯕ ꯑꯩꯁꯨ ꯌꯥꯝꯅ ꯑꯩꯒꯤ ꯊꯕꯛꯇꯨ ꯆꯠꯅꯤꯅ ꯂꯩꯔꯒ ꯇꯥꯃꯣꯅ ꯆꯠꯇꯧꯕ ꯃꯤꯅꯤꯠ ꯃꯉꯥꯗꯪ ꯉꯥꯏꯔꯀꯥꯟꯁꯤꯗ ꯍꯥꯏꯗꯣꯔꯛꯄꯁꯦ ꯑꯩ ꯌꯥꯝꯅ ꯅꯨꯡꯉꯥꯏꯇ꯭ꯔꯦ ꯑꯗꯨꯅ ꯑꯩ ꯑꯃꯗ ꯐꯣꯟ ꯇꯧꯔꯒꯅꯦ ꯑꯩ ꯆꯠꯇ ꯌꯥꯗꯕꯅꯤꯅ ꯑꯩ ꯗ꯭ꯔꯥꯏꯕꯔ ꯑꯃ ꯀꯧꯔꯨꯔꯒꯦ ꯌꯥꯝ ꯅꯨꯡꯉꯥꯏꯇꯦ ꯇꯥꯃꯣ ꯑꯁꯨꯃꯥꯏꯅ ꯇꯧꯕꯤꯒꯅꯨꯀꯣ ꯑꯩꯅ ꯉꯥꯡꯉꯤꯁꯤ ꯍꯥꯏꯕꯗꯤ ꯁꯥꯎꯒꯅꯨ ꯑꯁꯨꯝ ꯍꯥꯏꯕꯗꯤ ꯃꯇꯨꯡꯗ ꯁꯣꯏꯗꯅꯉꯥꯏꯗꯃꯛꯇ ꯑꯩꯅ ꯇꯥꯃꯣꯗ ꯍꯥꯏꯕꯗꯤ ꯍꯥꯏꯖꯕꯅꯤꯀꯣ ꯐꯔꯦ ꯐꯔꯦ ꯇꯥꯃꯣ ꯑꯗꯨꯗꯤ ꯑꯩ ꯊꯝꯃꯒꯦ ꯑꯩ ꯃꯤ ꯑꯃ ꯐꯣꯟ ꯇꯧꯔ ꯀꯧꯈ꯭ꯔꯒꯦꯀꯣ